ꯍꯜꯂꯣ ꯑꯜꯍꯥꯌꯠꯀꯤ ꯃꯦꯅꯦꯖꯔ ꯑꯣꯏꯕꯤꯔꯕ꯭ꯔꯥ ꯑꯩꯅ ꯇꯧꯈꯤꯕ ꯑꯆꯥ ꯑꯊꯛꯀꯤ ꯑꯣꯗꯔ ꯑꯗꯣ ꯐꯪꯖꯔꯦ ꯑꯗꯨꯒ ꯑꯆꯥꯄꯣꯠꯇꯣ ꯐꯪꯍꯟꯕ ꯇꯥꯔꯕꯁꯨ ꯑꯩꯅ ꯃꯗꯨꯕꯨ ꯔꯤꯇꯟ ꯇꯧꯈ꯭ꯔꯦ ꯔꯤꯇꯟ ꯇꯧꯔꯛꯄꯒꯤ ꯃꯔꯝꯗꯤ ꯑꯩꯅ ꯇꯧꯈꯤꯕ ꯑꯆꯥ ꯑꯊꯛꯇ ꯑꯋꯥꯠꯄ ꯌꯥꯎꯔꯛꯄ ꯑꯃꯗꯤ ꯄꯦꯀꯦꯖꯤꯡ ꯐꯖꯔꯛꯇꯕ ꯑꯃꯗꯤ ꯃꯍꯤ ꯃꯅꯥꯏꯒꯤ ꯁꯔꯨꯛꯇ ꯅꯤꯡꯊꯣꯛꯂꯛꯄ ꯑꯃꯗꯤ ꯇꯧꯔꯤꯕ ꯃꯑꯣꯡꯗꯣ ꯑꯩꯉꯣꯟꯗ ꯈꯤꯇꯪ ꯑꯩꯅ ꯈꯜꯂꯨꯕꯒ ꯌꯧꯔꯛꯏꯕ ꯄꯣꯠꯇꯨꯒ ꯌꯥꯝꯅ ꯈꯦꯠꯅꯔꯝꯕ ꯑꯗꯨꯅ ꯑꯩꯅ ꯃꯗꯨꯕꯨ ꯔꯤꯇꯟ ꯇꯧꯔꯛꯄꯅꯤ ꯃꯊꯪ ꯑꯃꯨꯛ ꯇꯧꯕꯤꯔꯛꯄ ꯃꯇꯝꯗꯗꯤ ꯑꯆꯥꯄꯣꯠꯇꯣ ꯀꯔꯤꯅꯣ ꯇꯧꯔꯛꯂꯤꯕ ꯑꯣꯗꯔꯁꯦ ꯑꯃꯗꯤ ꯄꯤꯔꯤꯕꯁꯤꯅ ꯀꯔꯤꯅꯣ ꯍꯥꯏꯕꯗꯣ ꯈꯔꯁꯨ ꯃꯨꯟꯅ ꯌꯦꯡꯕꯤꯌꯨ ꯄꯦꯀꯦꯖꯤꯡ ꯇꯧꯕꯗ ꯈꯤꯇꯪꯁꯨ ꯐꯖꯅ ꯇꯧꯕꯤꯔꯛꯎ ꯍꯥꯏꯅꯤꯡꯉꯤ ꯍꯥꯏꯔꯤꯕ ꯑꯆꯥꯄꯣꯠ ꯄꯦꯀꯦꯖꯤꯡ ꯐꯖꯔꯛꯇꯕ ꯃꯍꯤ ꯃꯅꯥꯏ ꯅꯤꯡꯊꯣꯛꯂꯛꯄ ꯑꯃꯗꯤ ꯑꯩꯅ ꯈꯜꯂꯝꯕꯗꯨꯒ ꯑꯣꯟꯅꯔꯛꯄꯗꯒꯤ ꯑꯩꯅ ꯑꯗꯨꯒꯤ ꯑꯆꯥ ꯑꯊꯛꯇꯣ ꯔꯤꯇꯟ ꯇꯧꯔꯛꯄꯅꯤ